ꯇ꯭ꯔꯥꯏꯕꯦꯜꯒꯤ ꯑꯣꯏꯕ ꯑꯆꯧꯕ ꯀꯂꯥꯗ ꯔꯨꯏꯉꯥꯏꯅꯤ ꯑꯃꯗꯤ ꯒꯥꯡꯉꯥꯏꯅꯆꯤꯡꯕ ꯑꯣꯏ ꯇꯥꯖꯩ ꯑꯗꯨꯒ ꯑꯩꯈꯣꯏ ꯏꯁꯥꯃꯛ ꯃꯗꯨꯗ ꯁꯔꯨꯛ ꯌꯥꯕ ꯆꯠꯆꯔꯨꯏ ꯑꯁꯨꯝꯅ ꯑꯇꯣꯞꯄ ꯂꯝꯗꯒꯤ ꯑꯇꯣꯞꯄ ꯏꯆꯤꯟ ꯏꯅꯥꯎꯁꯤꯡ ꯀꯧꯗꯨꯅ ꯃꯁꯤꯗ ꯁꯔꯨꯛ ꯌꯥꯍꯟꯗꯨꯅ ꯃꯨꯠꯈꯤꯗꯅꯕ ꯍꯣꯠꯅꯩ